ꯑꯩꯒꯤ ꯏꯅꯥꯎ ꯅꯨꯄꯥ ꯑꯁꯤ ꯀ꯭ꯂꯥꯁ ꯇꯨꯌꯦꯞ ꯐꯥꯎꯕ ꯇꯝꯍꯟꯅꯤꯡꯉꯤ ꯑꯗꯨꯒꯤ ꯃꯇꯨꯡꯗ ꯑꯦꯝ ꯕꯤ ꯕꯤ ꯑꯦꯁ ꯇꯝꯍꯟꯅꯤꯡꯉꯤ ꯑꯗꯨꯒ ꯑꯩꯒꯤ ꯈꯨꯡꯒꯪꯗ ꯑꯃꯗꯤ ꯁ꯭ꯇꯦꯠꯇ ꯂꯩꯔꯤꯕ ꯃꯤꯁꯤꯡꯒꯤ ꯃꯇꯦꯡ ꯄꯥꯡꯍꯟꯅꯤꯡꯉꯤ ꯑꯗꯨꯒ ꯃꯍꯥꯛꯅ ꯑꯦꯝ ꯕꯤ ꯕꯤ ꯑꯦꯁ ꯑꯦꯛꯖꯥꯝ ꯐꯥꯎꯔꯛꯄ ꯍꯥꯏꯕꯁꯤ ꯑꯩꯒꯤ ꯅꯠꯇꯅ ꯈꯨꯡꯒꯪꯒꯤꯁꯨ ꯃꯍꯩꯅꯤ